ꯑꯩꯅ ꯃꯔꯨ ꯑꯣꯏꯅ ꯊꯥꯖꯕ ꯄꯥꯝꯕꯤꯁꯤꯡ ꯑꯗꯨꯗꯤ ꯀꯣꯕꯤ ꯑꯂꯨ ꯒꯖꯔ ꯍꯋꯥꯏꯃꯨꯕꯤ ꯍꯋꯥꯏꯊꯔꯥꯛ ꯇꯤꯜꯂꯧ ꯆꯅꯝ ꯍꯪꯒꯥꯝ ꯊꯕꯤ ꯃꯣꯔꯣꯛ ꯑꯁꯤꯅꯆꯤꯡꯕꯅꯤ ꯑꯗꯨꯗꯨꯒ ꯆꯥꯔ ꯑꯣꯏꯅ ꯊꯥꯕ ꯄꯥꯝꯕꯤꯁꯤꯡꯅ ꯀꯣꯕꯤ ꯇꯤꯜꯂꯧ ꯍꯪꯒꯥꯝ ꯑꯃꯗꯤ ꯃꯣꯔꯣꯛꯅꯤ ꯍꯥꯏꯔꯤꯕ ꯑꯅꯤꯁꯤꯒꯤ ꯈꯦꯠꯅꯕ ꯑꯁꯤꯗꯤ ꯃꯔꯨ ꯑꯣꯏꯅ ꯀꯩꯅꯣ ꯑꯂꯨꯒꯨꯝꯕ ꯒꯖꯔꯒꯨꯝꯕ ꯍꯋꯥꯏꯒꯨꯝꯕ ꯊꯥꯕꯁꯤꯅ ꯑꯩꯈꯣꯏꯒꯤ ꯍꯦꯟꯅ ꯀꯩꯅꯣ ꯃꯇꯝꯁꯦ ꯍꯦꯟꯅ ꯁꯥꯡꯅ ꯂꯧꯏ ꯄꯣꯠꯊꯣꯛ ꯄꯨꯊꯣꯛꯄ ꯃꯇꯝꯗ ꯃꯇꯝꯁꯦ ꯈꯔ ꯀꯨꯏꯅ ꯆꯪꯏ ꯑꯗꯨꯒ ꯑꯩꯈꯣꯏꯅ ꯆꯥꯔ ꯑꯣꯏꯅ ꯊꯥꯕ ꯄꯣꯠꯁꯤꯅ ꯃꯄꯨꯡ ꯑꯣꯏꯅ ꯃꯥꯁꯦ ꯍꯦꯛ ꯄꯥꯝꯕꯤꯁꯦ ꯍꯦꯛ ꯆꯥꯔ ꯑꯣꯏꯅ ꯊꯥꯕꯗꯒꯤ ꯑꯩꯈꯣꯏꯅ ꯏꯀꯨꯏ ꯀꯨꯏꯗꯕꯤ ꯃꯇꯝꯗ ꯁꯦꯝꯕꯤ ꯁꯥꯕꯤꯕ ꯀꯜꯂꯒꯗꯤ ꯏꯀꯨꯏ ꯀꯨꯏꯗꯕꯤꯗ ꯑꯩꯈꯣꯏꯅ ꯄꯣꯠꯊꯣꯛꯁꯦ ꯌꯥꯝ ꯂꯥꯏꯅ ꯌꯥꯝ ꯋꯥꯗꯅ ꯄꯨꯊꯣꯛꯄ ꯉꯝꯖꯩ ꯑꯗꯨꯒ ꯍꯦꯟꯅ ꯅꯨꯡꯉꯥꯏꯕꯗꯤ ꯆꯥꯔꯁꯤꯡ ꯑꯁꯤ ꯊꯥꯕꯗ ꯍꯦꯟꯅ ꯑꯩꯈꯣꯏꯗ ꯏꯟꯀꯝ ꯂꯥꯛꯄ ꯑꯗꯒꯤ ꯄꯣꯠ ꯊꯥꯕ ꯃꯇꯝꯗ ꯍꯦꯟꯅ ꯅꯨꯡꯉꯥꯏꯕ ꯄꯥꯝꯕꯤꯁꯤꯡ ꯆꯥꯔ ꯊꯥꯕꯁꯤꯅ ꯍꯦꯟꯅ ꯅꯨꯡꯉꯥꯏꯖꯩ